ꯑꯩꯅ ꯍꯥꯟꯅ ꯃꯃꯥꯡꯗ ꯏꯃꯥꯟꯅꯕ ꯑꯃ ꯅꯨꯡꯉꯥꯏꯅꯗꯕ ꯑꯃ ꯂꯩꯈꯤ ꯑꯗꯣ ꯍꯧꯖꯤꯛꯇꯤ ꯑꯦꯛꯖꯥꯝ ꯑꯦꯛꯖꯥꯝ ꯃꯅꯨꯡꯗ ꯍꯧꯖꯤꯛꯇꯤ ꯃꯥꯒ ꯊꯦꯡꯅꯕꯗꯒꯤ ꯑꯦꯛꯖꯥꯝ ꯍꯣꯜꯗ ꯐꯝꯃꯤꯟꯅꯗꯨꯅ ꯃꯥꯒ ꯑꯟꯁꯥꯔ ꯑꯃꯗꯤ ꯍꯪꯅꯤꯡꯕ ꯈꯪꯅꯤꯡꯕ ꯀꯌꯥ ꯃꯥꯅꯁꯨ ꯍꯪꯉꯛꯏ ꯑꯩꯅꯁꯨ ꯍꯪꯗꯨꯅ ꯑꯁꯤꯗꯤ ꯑꯗꯨꯃꯥꯏꯅ ꯌꯦꯛꯅꯕ ꯅꯨꯡꯉꯥꯏꯅꯗꯕ ꯂꯩꯅꯔꯝꯕꯗꯨ ꯊꯥꯗꯣꯛꯃꯤꯟꯅꯔꯦ